ꯚꯥꯔꯠꯇ ꯂꯩꯔꯤꯕ ꯖꯒꯣꯏ ꯁꯥꯕ ꯃꯤꯑꯣꯏꯁꯤꯡꯗ ꯕꯣꯂꯤꯋꯨꯗꯀꯤ ꯃꯤꯑꯣꯏꯁꯤꯡꯅ ꯀꯌꯥꯃꯨꯛ ꯌꯥꯝꯅ ꯍꯣꯡꯍꯟꯕꯤꯕꯒꯦ ꯍꯥꯏꯕꯗ ꯊꯥꯏꯅ ꯗꯒꯤ ꯆꯠꯅꯔꯛꯂꯕ ꯖꯒꯣꯏꯒꯤ ꯗꯥꯟꯁꯤꯡ ꯃꯨꯕꯃꯦꯟ ꯀꯔꯤ ꯀꯔꯥꯡ ꯄꯨꯝꯅꯃꯛꯇ ꯍꯣꯡꯍꯜꯂꯤ ꯑꯗꯨꯒ ꯃꯣꯏꯒꯤ ꯑꯣꯏꯕ ꯑꯥꯏꯇꯦꯝ ꯁꯣꯡ ꯊꯣꯛꯂꯛꯇꯨꯅ ꯑꯩꯒꯤ ꯏꯃꯨꯡ ꯃꯅꯨꯡ ꯐꯦꯃꯤꯂꯤꯒꯤ ꯑꯣꯏꯕ ꯌꯦꯡꯃꯤꯟꯅꯕ ꯌꯥꯕ ꯌꯥꯗꯕ ꯑꯥꯏꯇꯦꯝ ꯁꯣꯡ ꯁꯤꯗꯗꯤ ꯍꯧꯖꯤꯛꯇꯤ ꯌꯦꯡꯕꯗ ꯈꯤꯇꯪ ꯍꯥꯏꯗꯤ ꯋꯥꯕ ꯑꯃꯈꯛꯁꯨ ꯊꯦꯡꯅꯍꯜꯂꯛꯏ ꯑꯁꯤꯒꯨꯝꯕꯁꯤꯅ ꯕꯣꯂꯤꯋꯨꯗ ꯃꯈꯩꯅ ꯚꯥꯔꯠꯀꯤ ꯍꯥꯟꯅꯒꯤ ꯂꯩꯖꯔꯝꯕ ꯀ꯭ꯂꯥꯁꯤꯀꯦꯜ ꯗꯤꯖꯥꯏꯟ ꯃꯈꯩꯁꯤꯗ ꯑꯍꯣꯡꯕ ꯀꯌꯥ ꯑꯃ ꯄꯨꯔꯛꯏ ꯑꯗꯨꯒ ꯚꯥꯔꯠꯀꯤ ꯆꯠꯅꯔꯛꯂꯕ ꯀ꯭ꯂꯥꯁꯤꯀꯦꯜ ꯖꯒꯣꯏ ꯅꯤꯄꯥꯟꯁꯤꯡ ꯑꯗꯨꯗꯤ ꯑꯩꯈꯣꯏ ꯃꯅꯤꯄꯨꯔꯤꯒꯤ ꯔꯥꯁ ꯂꯤꯂꯥ ꯀꯊꯛ ꯚꯥꯔꯠ ꯅꯥꯏꯇꯤꯌꯝ ꯎꯗꯤꯁꯤ ꯀꯨꯆꯨꯄꯨꯗꯤꯁ ꯁꯥꯍꯇ꯭ꯌꯥ ꯀꯊꯛ ꯀꯂꯤ ꯃꯨꯍꯤꯅꯤ ꯑꯥꯇꯝ ꯍꯥꯏꯕꯅ ꯆꯤꯡꯕ ꯀ꯭ꯂꯥꯁꯤꯀꯦꯜ ꯅꯤꯄꯥꯟ ꯑꯁꯤꯅ ꯏꯟꯗꯤꯌꯥꯒꯤ ꯑꯣꯏꯅ ꯈ꯭ꯋꯥꯏꯗꯒꯤ ꯋꯥꯡꯕ ꯖꯒꯣꯏꯁꯤꯡꯒꯤ ꯃꯅꯨꯡꯗ ꯑꯃꯁꯨꯡ ꯆꯠꯅꯔꯛꯂꯕ ꯏꯕꯔꯒ꯭ꯔꯤꯟ ꯑꯣꯏꯕ ꯖꯒꯣꯏꯅꯤ ꯍꯥꯏꯅ ꯂꯧꯅꯔꯤ ꯏꯁꯩꯗ ꯅꯣꯔꯠ ꯏꯟꯗꯤꯌꯥꯟꯒꯤ ꯑꯣꯏꯅ ꯍꯤꯟꯗꯨꯁꯇꯥꯅꯤ ꯃ꯭ꯌꯨꯖꯤꯛ ꯑꯁꯤ ꯅꯣꯔꯠ ꯏꯟꯗꯤꯌꯥꯟꯒꯤ ꯑꯣꯏꯅ ꯆꯠꯅꯔꯛꯂꯕ ꯍꯧꯖꯤꯛ ꯐꯥꯎꯕ ꯆꯠꯅꯔꯤ ꯆꯠꯅꯔꯛꯂꯕ ꯏꯕꯔꯒ꯭ꯔꯤꯟ ꯑꯣꯏꯕ ꯏꯁꯩ ꯑꯃ ꯑꯣꯏꯔꯤ ꯑꯗꯨꯒ ꯁꯥꯎꯊ ꯏꯟꯗꯤꯌꯥꯟꯒꯤ ꯑꯣꯏꯅ ꯀꯔꯅꯥꯇꯤꯛ ꯍꯥꯏꯔꯤꯕ ꯃ꯭ꯌꯨꯖꯤꯛ ꯃꯈꯜ ꯑꯁꯤ ꯆꯠꯅꯗꯨꯅ ꯍꯧꯖꯤꯛ ꯐꯥꯎꯃꯩ ꯆꯠꯅꯗꯨꯅ ꯂꯥꯛꯂꯤ ꯑꯗꯨꯒ ꯃꯅꯤꯄꯨꯔꯒꯤ ꯑꯣꯏꯅ ꯔꯥꯁ ꯂꯤꯂꯥ ꯍꯥꯏꯕꯁꯤꯅ ꯉꯁꯤ ꯐꯥꯎꯃꯩ ꯆꯠꯅꯗꯨꯅ ꯀ꯭ꯂꯥꯁꯤꯀꯦꯜ ꯑꯃ ꯑꯣꯏꯅ ꯍꯣꯡꯗꯅ ꯏꯕꯔꯒ꯭ꯔꯤꯟ ꯑꯣꯏꯗꯨꯅ ꯃꯅꯤꯄꯨꯔꯕꯨ ꯃꯁꯛ ꯇꯥꯛꯇꯨꯅ ꯂꯥꯛꯏ ꯃꯥꯂꯦꯝ ꯄꯨꯝꯕꯗ